ꯀꯔꯝ ꯇꯧꯔꯤꯕꯅꯣ ꯅꯨꯡꯉꯥꯏꯔꯤꯕ꯭ꯔꯣ ꯀꯗꯥꯏ ꯂꯩꯕꯅꯣ ꯑꯩꯁꯦ ꯂꯧꯕꯨꯛꯇ ꯂꯩꯌꯦ ꯂꯣꯛꯇꯥꯛ ꯄꯥꯠꯇ

ꯏꯪꯈꯣꯜ ꯀꯣꯏꯕꯒꯤꯁꯤꯁꯨ ꯑꯗꯨꯝ ꯃꯇꯝ ꯃꯇꯝꯗꯕꯨꯗꯤ ꯐꯩ ꯍꯧꯖꯤꯛ ꯍꯧꯖꯤꯛꯀꯤ ꯑꯣꯏꯅ ꯍꯤꯡꯒꯣꯟ ꯀꯣꯏꯕꯒꯤ ꯇꯥꯏꯃꯤꯡꯗꯤ ꯑꯣꯏꯗꯕꯅꯤꯅ ꯏꯪꯈꯣꯜ ꯃꯇꯝꯗꯅ ꯍꯤꯡꯒꯣꯟꯒꯤ ꯍꯧꯖꯤꯛꯅ ꯂꯧ ꯃꯇꯝꯅꯤꯅ ꯂꯧ ꯌꯥꯝ ꯐꯖꯅ ꯐꯔꯤ ꯁꯣꯝꯗꯗꯤ ꯁꯤ ꯉꯁꯥꯏꯒꯤ ꯐꯨꯝ ꯂꯩꯕꯅꯤꯅ ꯐꯨꯝ ꯃꯊꯤꯁꯤꯡꯗꯨꯅ ꯃꯔꯝ ꯑꯣꯏꯔꯒ ꯂꯩꯕꯥꯛ ꯂꯩꯍꯥꯎ ꯌꯥꯝ ꯆꯦꯜꯂꯦꯕ ꯍꯥꯔ ꯍꯥꯞꯇꯕꯤꯗ ꯑꯗꯨꯝꯃꯛ ꯊꯥꯕꯗ ꯀꯔꯤꯁꯨ ꯑꯀꯥꯏꯕ ꯂꯩꯇꯦꯕ ꯍꯣꯏ ꯍꯣꯏ ꯐꯔꯦ ꯐꯔꯦ ꯊꯝꯃꯦ ꯊꯝꯃꯦ